ꯃꯅꯤꯄꯨꯔꯗ ꯍꯦꯜ ꯀ꯭ꯌꯦꯔ ꯗꯇꯥ ꯈꯣꯝꯒꯠꯄꯁꯦ ꯗꯥꯏꯔꯦꯛꯇꯣꯔꯦꯠ ꯑꯣꯞ ꯏꯀꯣꯅꯣꯃꯤꯛꯁ ꯑꯦꯟ ꯁ꯭ꯇꯦꯇꯦꯇꯤꯛꯁꯅ ꯊꯧꯗꯥꯡ ꯄꯨꯏ ꯁꯔꯀꯥꯔꯒꯤ ꯁꯥꯏꯠꯇꯒꯤꯁꯨ ꯁ꯭ꯀꯤꯝ ꯑꯅꯧ ꯑꯅꯧꯕ ꯄꯨꯊꯣꯛꯇꯨꯅ ꯍꯦꯜ ꯀ꯭ꯌꯦꯔꯗ ꯃꯇꯦꯡ ꯄꯥꯡꯉꯤ ꯈꯨꯗꯝ ꯑꯃ ꯄꯤꯔꯕꯗ ꯆꯤꯞ ꯃꯤꯅꯤꯁꯇꯔꯒꯤ ꯍꯛꯁꯦꯜꯒꯤ ꯀꯥꯔꯠ ꯑꯁꯤꯅꯤ